ꯅꯨꯡꯉꯥꯏꯔꯤꯌꯦ ꯀꯔꯤ ꯂꯩꯒꯦ

ꯍꯣꯏ ꯍꯣꯏ ꯑꯩꯗꯤ ꯅꯪꯅ ꯐꯣꯟ ꯇꯧꯔꯛꯄꯁꯤꯗ ꯏꯉꯛꯄꯨ ꯉꯛꯎꯔꯦꯅꯦ ꯅꯪ ꯌꯨꯝ ꯂꯩꯕ꯭ꯔꯣ ꯍꯧꯖꯤꯛ ꯑꯗꯨꯗꯤ ꯑꯦ ꯑꯣ ꯁꯦꯟꯗ꯭ꯔꯥ ꯔꯣꯝꯗ ꯆꯠꯂꯨꯁꯦ ꯍꯥꯏꯔꯣ ꯑꯗꯨꯗꯤ ꯒꯥꯔꯤꯒ ꯑꯃꯠꯇ ꯄꯨꯔꯛꯑꯔꯣꯏ ꯑꯥ ꯑꯗꯨꯝ ꯌꯥꯏꯌꯦ ꯍꯧꯖꯤꯛ ꯊꯣꯛꯎꯔꯁꯨ ꯌꯥꯏ ꯀꯩꯅꯣ ꯅꯪ ꯁꯪꯕ꯭ꯔꯣ

ꯊꯔꯁꯗꯦꯗ ꯑꯗꯨꯗꯤ ꯄꯨꯡ ꯀꯌꯥꯗ ꯊꯦꯡꯅꯁꯤꯒꯦ ꯄꯨꯡ ꯃꯥꯄꯜ ꯍꯥꯏꯁꯦ ꯑꯌꯨꯛꯀꯤ ꯑꯗꯨꯗꯤ ꯍꯥꯏꯐꯦꯠ ꯀꯩꯅꯣ ꯇꯧꯕꯗꯤ ꯑꯗꯨꯗꯤ ꯆꯥꯕ ꯊꯛꯄꯗꯤ ꯀꯃꯥꯏꯅ ꯇꯧꯕ ꯌꯨꯝꯗꯒꯤ ꯂꯧꯔꯛꯀꯗ꯭ꯔꯥ ꯑꯩꯈꯣꯏ ꯑꯥ ꯂꯝꯕꯤꯗ ꯑꯗꯨꯝ ꯆꯥꯔꯁꯤꯔꯣ ꯍꯣꯏ ꯑꯗꯨꯗꯤ ꯀꯅꯥ ꯀꯅꯥ ꯅꯪ ꯃꯤ ꯌꯥꯎꯔꯛꯀꯗ꯭ꯔꯣ ꯅꯊꯟꯗꯔꯣ ꯍꯣꯏ ꯍꯣꯏ ꯌꯥꯏꯌꯦ ꯌꯥꯏ ꯅꯨꯃꯤꯠꯇꯨꯗ ꯃꯇꯝ ꯐꯖꯅ ꯀꯥꯏꯊꯣꯛꯑꯁꯤꯅꯦ ꯑꯩꯈꯣꯏ ꯀꯣꯏꯕ ꯂꯥꯡꯕ ꯑꯣꯏꯅ ꯃꯔꯛꯇ ꯏꯕꯤꯅꯤꯡ ꯐꯥꯎꯕ ꯁꯨꯝ ꯀꯣꯏꯔꯛꯑꯁꯤꯅꯦ ꯖꯣꯒꯤꯡꯒ ꯆꯠꯊꯗꯅ ꯑꯩꯈꯣꯏ ꯑꯁꯦꯡꯕ ꯅꯨꯡꯁꯤꯠꯇꯨꯁꯨ ꯂꯧꯗꯕ ꯀꯨꯏꯔꯦꯕ ꯊꯦꯡꯅꯗꯕꯁꯨ ꯌꯥꯝ ꯀꯨꯏꯔꯦꯗꯅ ꯍꯣꯏ ꯍꯣꯏ ꯊꯦꯡꯅꯔꯁꯤ ꯌꯥꯏꯌꯦ ꯑꯗꯣ ꯊꯣꯛꯂꯛꯑꯝꯗꯥꯏꯗ ꯐꯣꯟꯗꯤ ꯇꯧꯅꯁꯤꯀꯣ ꯊꯣꯛꯂꯛꯑꯦꯅ ꯑꯥ ꯑꯥ ꯌꯥꯔꯦ ꯌꯥꯔꯦ ꯍꯣꯏ ꯑꯥ ꯍꯣꯏ